ꯆꯤꯌꯥꯔꯁꯤ ꯃꯤꯑꯣꯏꯕꯒꯤ ꯄꯨꯟꯁꯤꯗ ꯌꯥꯝꯅ ꯀꯥꯟꯅꯕ ꯄꯣꯠꯁꯛ ꯑꯃꯅꯤ ꯃꯁꯤꯗ ꯐꯝꯕ ꯃꯇꯝꯗ ꯌꯥꯝꯅ ꯅꯨꯡꯉꯥꯏꯍꯜꯂꯤ ꯏꯁꯥꯗꯁꯨ ꯃꯇꯦꯡ ꯌꯥꯝꯅ ꯑꯣꯏꯍꯜꯂꯤ ꯑꯁꯤꯗ ꯉꯥꯏꯍꯥꯛꯇꯪ ꯐꯝꯗꯨꯅ ꯈꯣꯡ ꯈꯨꯠ ꯄꯣꯊꯥꯍꯜꯂꯤ ꯑꯃꯁꯨꯡ ꯏꯁꯥ ꯕꯣꯗꯤꯁꯨ ꯄꯣꯊꯥꯍꯜꯂꯤ ꯏꯁꯥ ꯕꯣꯗꯤꯒꯤ ꯄꯣꯁꯇꯔ ꯆꯨꯝꯕꯗꯁꯨ ꯃꯥꯅ ꯐꯖꯅ ꯆꯨꯝꯍꯜꯂꯤ ꯀꯔꯤꯒꯨꯝꯕ ꯊꯕꯛ ꯑꯃ ꯄꯥꯡꯊꯣꯛꯄ ꯃꯇꯝꯗꯁꯨ ꯆꯤꯌꯥꯔꯗ ꯐꯝꯗꯨꯅ ꯊꯕꯛ ꯄꯥꯡꯊꯣꯛꯄ ꯃꯇꯝꯗ ꯅꯨꯡꯉꯥꯏꯅ ꯌꯥꯎꯍꯟꯕ ꯉꯝꯍꯜꯂꯤ ꯉꯥꯏꯍꯥꯛꯇ ꯑꯣꯏꯔꯕꯁꯨ ꯄꯣꯊꯥꯍꯜꯂꯒ ꯊꯕꯛ ꯑꯗꯨ ꯃꯄꯨꯝ ꯐꯥꯕ ꯄꯥꯡꯊꯣꯛꯄ ꯉꯝꯍꯜꯂꯤ ꯊꯧꯔꯝ ꯇꯧꯕ ꯃꯇꯝꯗ ꯃꯐꯝ ꯑꯁꯤꯗ ꯐꯝꯗꯨꯅ ꯆꯤꯌꯥꯔꯁꯤꯗ ꯐꯝꯗꯨꯅ ꯐꯖꯅ ꯊꯕꯛ ꯄꯥꯡꯊꯣꯛꯍꯜꯂꯤ ꯂꯥꯏꯔꯤꯛ ꯄꯥꯕ ꯃꯇꯝꯗꯁꯨ ꯆꯤꯌꯥꯔ ꯑꯁꯤꯗ ꯐꯝꯂꯒ ꯂꯥꯏꯔꯤꯛ ꯄꯥꯕ ꯄꯨꯛꯅꯤꯡ ꯆꯪꯅ ꯂꯥꯏꯔꯤꯛ ꯄꯥꯕ ꯉꯝꯍꯜꯂꯤ ꯃꯄꯥꯟꯗꯒꯤ ꯇꯥꯔꯛꯄ ꯈꯣꯟꯖꯦꯜ ꯀꯌꯥꯁꯨ ꯇꯥꯍꯟꯗꯕ ꯉꯝꯃꯤ ꯄꯨꯛꯅꯤꯡ ꯆꯪꯅ ꯐꯖꯅ ꯂꯥꯏꯔꯤꯛꯄꯨ ꯄꯥꯔꯗꯤ ꯃꯥꯏ ꯄꯥꯛꯄ ꯉꯝꯍꯜꯂꯤ ꯋꯥꯔꯤ ꯋꯥꯇꯥꯏ ꯁꯥꯟꯅꯕ ꯃꯇꯝꯗꯁꯨ ꯆꯤꯌꯥꯔ ꯑꯁꯤꯗ ꯐꯖꯅ ꯐꯝꯃꯒ ꯋꯥꯔꯤ ꯋꯥꯇꯥꯏ ꯁꯥꯟꯅꯕ ꯃꯇꯝꯗꯗꯤ ꯄꯣꯂꯣꯏꯁꯤꯟ ꯐꯖꯅ ꯄꯨꯔꯛꯄ ꯉꯝꯍꯜꯂꯤ ꯆꯥꯕ ꯊꯛꯄ ꯃꯇꯝꯗꯁꯨ ꯆꯤꯌꯥꯔꯁꯤꯗ ꯐꯝꯂꯒ ꯅꯨꯡꯉꯥꯏꯅ ꯆꯥꯕ ꯃꯇꯝꯗ ꯆꯥꯛꯇꯨꯅ ꯐꯖꯅ ꯄꯨꯛꯅꯤꯡꯗ ꯆꯪꯉꯒ ꯐꯖꯅ ꯇꯨꯝꯍꯟꯕ ꯉꯝꯍꯜꯂꯤ